ꯁ꯭ꯀꯨꯜ ꯇꯝꯂꯕ ꯃꯍꯩꯔꯣꯏꯁꯤꯡ ꯈꯨꯗꯤꯡꯃꯛꯅ ꯑꯋꯥꯡꯕ ꯊꯥꯛꯀꯤ ꯃꯍꯩꯁꯤꯡ ꯑꯃꯨꯛꯀ ꯃꯈꯥ ꯇꯝꯊꯒ ꯂꯣꯏꯅꯃꯛ ꯇꯝꯊꯒꯅꯤ ꯍꯥꯏꯕꯗꯤ ꯂꯩꯇꯩ ꯍꯥꯏꯕꯗꯤ ꯃꯥꯒꯤ ꯏꯃꯨꯡꯒꯤ ꯐꯦꯃꯤꯂꯤ ꯀꯟꯗꯤꯁꯟꯒꯤ ꯃꯇꯨꯡꯏꯟꯅ ꯅꯠꯇ꯭ꯔꯒꯅ ꯃꯁꯥ ꯃꯁꯥꯅ ꯄꯥꯝꯖꯕꯗꯨꯒꯤ ꯂꯥꯏꯟꯗꯨꯒꯤ ꯃꯇꯨꯡꯏꯟ ꯃꯈꯣꯏꯅ ꯁ꯭ꯀꯨꯜ ꯍꯥꯏꯌꯔ ꯏꯁꯇꯗꯤꯁ ꯇꯧꯅꯤꯡꯉꯤ ꯃꯈꯣꯏ ꯑꯗꯨꯝ ꯃꯍꯩꯔꯣꯏꯁꯤꯡ ꯍꯥꯏꯌꯥꯔ ꯏꯁꯇꯗꯤꯁ ꯇꯧꯅꯤꯡꯕ ꯃꯍꯩꯔꯣꯏꯁꯤꯡꯅ ꯍꯥꯏꯌꯥꯔ ꯏꯁꯇꯗꯤꯁ ꯇꯧꯕ ꯆꯠꯈꯤ ꯃꯈꯣꯏꯒꯤ ꯐꯦꯃꯤꯂꯤ ꯕꯤꯖꯤꯅꯦꯁ ꯂꯩꯕꯁꯤꯡꯁꯤꯅ ꯐꯦꯃꯤꯂꯤ ꯕꯤꯖꯤꯅꯦꯁꯇ ꯑꯩꯅ ꯇꯝꯃꯤꯕ ꯃꯍꯩꯁꯤꯅ ꯌꯥꯔꯅꯤ ꯍꯥꯏꯅ ꯈꯜꯂꯒ ꯐꯦꯃꯤꯂꯤ ꯕꯤꯖꯤꯅꯦꯁꯂꯣꯝꯗ ꯆꯠꯈꯤꯕꯁꯨ ꯌꯥꯎꯋꯤ ꯑꯣꯔ ꯃꯥꯒꯤ ꯏꯃꯨꯡ ꯃꯅꯨꯡꯗꯨꯒꯤ ꯄꯩꯁꯥ ꯗꯔꯀꯥꯔ ꯑꯣꯏꯕꯗꯨꯒꯤ ꯃꯇꯨꯡꯏꯟꯅ ꯌꯨꯝ ꯄꯨꯅꯕ ꯌꯨꯝ ꯄꯨꯕ ꯏꯃꯨꯡ ꯑꯣꯏꯔꯒ ꯃꯤ ꯑꯣꯏ ꯁꯥꯇ꯭ꯔ ꯑꯣꯏꯕ ꯇꯥꯔꯒꯗꯤ ꯃꯍꯥꯛꯀꯤ ꯏꯃꯨꯡ ꯃꯅꯨꯡꯗꯨꯒꯤ ꯗꯔꯀꯥꯔ ꯑꯣꯏꯕꯗꯣ ꯌꯦꯡꯉꯒ ꯃꯈꯣꯏꯒꯤ ꯑꯦꯔꯤꯌꯥꯗ ꯂꯩꯕ ꯑꯐꯪ ꯑꯐꯪꯕ ꯊꯕꯛꯁꯤꯡ ꯇꯧꯁꯤꯜꯂꯛꯄꯁꯨ ꯌꯥꯎꯋꯦ ꯑꯗꯨꯅ ꯁ꯭ꯀꯨꯜ ꯇꯝꯂꯕ ꯃꯇꯨꯡꯗ ꯃꯍꯩꯔꯣꯏ ꯈꯨꯗꯤꯡꯃꯛꯅ ꯑꯋꯥꯡꯕ ꯊꯥꯛꯀꯤ ꯃꯍꯩ ꯃꯁꯤꯡ ꯂꯣꯏꯅ ꯇꯝꯅꯤ ꯍꯥꯏꯕꯗꯤ ꯂꯩꯇꯩ ꯍꯥꯏꯕꯗꯤ ꯃꯍꯩ ꯃꯁꯤꯡ ꯑꯋꯥꯡꯕ ꯊꯥꯛꯀꯤ ꯂꯥꯏꯔꯤꯛ ꯂꯥꯏꯁꯨ ꯐꯖꯅ ꯍꯩꯕ ꯃꯤꯁꯤꯡꯅ ꯃꯥꯅ ꯃꯥꯅ ꯆꯠꯄ ꯄꯥꯝꯂꯤꯕ ꯂꯥꯏꯟꯁꯤꯡꯗꯨꯗ ꯍꯦꯟꯅ ꯀꯨꯞꯅ ꯊꯤꯖꯜꯂꯒ ꯍꯦꯟꯅ ꯃꯥꯒꯤ ꯑꯄꯥꯝꯕꯗꯨꯒꯤ ꯃꯇꯨꯡꯏꯟꯅ ꯍꯦꯟꯅ ꯀꯨꯞꯅ ꯊꯤꯖꯜꯂꯒ ꯃꯥꯒꯤ ꯑꯄꯥꯝꯕꯗꯣ ꯐꯪꯅꯕ ꯃꯥꯒꯤ ꯒꯣꯜꯗꯣ ꯑꯦꯆꯤꯞ ꯇꯧꯅꯕ ꯍꯣꯠꯅꯩ ꯀꯩ ꯍꯥꯏꯅꯤ ꯈꯨꯗꯝ ꯑꯣꯏꯅ ꯍꯥꯏꯔꯕꯗ ꯑꯩ ꯏꯁꯥꯃꯛ ꯑꯩ ꯏꯁꯥꯃꯛ ꯍꯧꯖꯤꯛ ꯒ꯭ꯔꯦꯖ꯭ꯋꯦꯁꯟ ꯂꯣꯏꯁꯜꯂꯒ ꯑꯩꯒꯤ ꯍꯥꯏꯌꯥꯔ ꯏꯁꯇꯗꯤꯁ ꯇꯧꯅꯤꯡꯉꯤ ꯍꯥꯏꯕꯒꯤꯗꯃꯛꯇ ꯍꯧꯖꯤꯛ ꯃꯥꯁꯇꯔ ꯇꯧꯅꯤꯡꯉꯥꯏ ꯇꯧꯔꯤ ꯑꯗꯨꯅ ꯃꯥꯁꯇꯔ ꯂꯣꯏꯔꯒꯁꯨ ꯑꯩ ꯍꯧꯖꯤꯛ ꯄꯤ ꯖꯤ ꯊꯥꯗꯣꯛꯈꯤꯅꯤ ꯄꯤ ꯖꯤ ꯊꯥꯗꯣꯛꯄ ꯂꯣꯏꯔꯒ ꯑꯩꯅ ꯄꯥꯝꯃꯤꯕ ꯄ꯭ꯔꯣꯐꯦꯁꯥꯔꯒꯤ ꯂꯥꯏꯟ ꯑꯗꯨꯗ ꯑꯩ ꯆꯠꯅꯕ ꯍꯣꯠꯅꯒꯅꯦꯕ ꯑꯗꯨꯒ ꯑꯩꯒꯤ ꯏꯃꯥꯟꯅꯕꯤ ꯑꯃ ꯂꯩ ꯃꯥꯗꯤ ꯍꯧꯖꯤꯛ ꯃꯥꯒꯤ ꯑꯩꯒꯤ ꯏꯃꯥꯟꯅꯕꯤꯁꯤꯅ ꯑꯃꯨꯛꯀ ꯃꯈꯣꯏꯒꯤ ꯐꯦꯃꯤꯂꯤ ꯕꯤꯖꯤꯅꯦꯁ ꯂꯩꯌꯦꯕ ꯑꯗꯨꯅ ꯃꯥꯅ ꯇꯝꯂꯤꯕ ꯂꯥꯏꯔꯤꯛꯁꯤꯡ ꯃꯥꯒꯤꯗꯤ ꯒ꯭ꯔꯦꯖ꯭ꯋꯦꯁꯟ ꯂꯣꯏꯔꯦ ꯒ꯭ꯔꯦꯖ꯭ꯋꯦꯁꯟ ꯂꯣꯏꯔꯒ ꯍꯧꯖꯤꯛ ꯃꯥꯒꯤ ꯐꯦꯃꯤꯂꯤ ꯕꯤꯖꯤꯅꯦꯁꯇꯣ ꯍꯦꯟꯗꯜ ꯇꯧꯈ꯭ꯔꯦꯕ ꯍꯥꯏꯕꯗꯤ ꯂꯥꯏꯔꯤꯛ ꯃꯈꯥ ꯇꯝꯃꯨꯗ꯭ꯔꯒꯁꯨ ꯌꯥꯔꯅꯤ ꯑꯩ ꯐꯦꯃꯤꯂꯤ ꯕꯤꯖꯤꯅꯦꯁꯁꯦ ꯑꯣꯏꯅ ꯃꯣꯏꯒꯤ ꯃꯄꯥꯅ ꯍꯥꯏꯔꯛꯄꯗꯨꯒꯤ ꯃꯇꯨꯡꯏꯟꯅ ꯃꯥ ꯐꯦꯃꯤꯂꯤ ꯕꯤꯖꯤꯅꯦꯁ ꯑꯣꯏꯅ ꯇꯧ ꯃꯈꯥꯗ ꯑꯗꯨꯝ ꯇꯧꯊꯈ꯭ꯔꯅꯤꯅ ꯃꯥ ꯐꯦꯃꯤꯂꯤ ꯕꯤꯖꯤꯅꯦꯁ ꯑꯣꯏꯅꯒꯤ ꯂꯥꯏꯟꯗ ꯃꯥꯗꯤ ꯆꯠꯈ꯭ꯔꯦꯕ ꯑꯦꯟ ꯑꯦꯠ ꯗ ꯁꯦꯝ ꯇꯥꯏꯝ ꯑꯩꯒꯤ ꯏꯃꯥꯟꯅꯕ ꯑꯃ ꯃꯥꯅ ꯌꯨꯝ ꯄꯨꯔꯤꯕꯅꯤ ꯃꯥ ꯌꯨꯝ ꯄꯨꯔꯤꯕꯅꯤ ꯃꯥꯁꯦ ꯑꯩꯈꯣꯏꯒ ꯁ꯭ꯀꯨꯜ ꯀꯣꯂꯦꯖ ꯄꯨꯜꯂꯞ ꯄꯨꯜꯂꯛꯏꯅꯦ ꯑꯗꯨꯅ ꯃꯥꯒꯤ ꯏꯃꯨꯡꯗꯨꯒꯤ ꯑꯋꯥꯕꯗꯨꯒꯤ ꯃꯇꯨꯡꯏꯟꯅ ꯃꯥꯗꯤ ꯂꯥꯏꯔꯤꯛ ꯍꯥꯏꯌꯔ ꯏꯁꯇꯗꯤꯁ ꯇꯧꯕꯁꯨ ꯂꯦꯞꯈ꯭ꯔꯦ ꯂꯥꯏꯔꯤꯛ ꯃꯈꯥ ꯇꯝꯊꯔꯔꯣꯏ ꯃꯥꯒꯤꯗꯤ ꯑꯐꯪꯕ ꯊꯕꯛ ꯁꯨꯔꯒ ꯌꯨꯝ ꯄꯨꯅꯕꯒꯤꯗꯃꯛꯇ ꯍꯣꯠꯅꯔꯛꯈ꯭ꯔꯦꯕ ꯁꯤꯅꯤ ꯈꯦꯠꯅꯕꯁꯦ ꯁꯥꯇ꯭ꯔ ꯈꯨꯗꯤꯡꯃꯛ ꯁ꯭ꯀꯨꯜ ꯂꯣꯏꯔꯒ ꯃꯥ ꯍꯥꯏꯌꯔ ꯏꯁꯇꯗꯤꯁ ꯇꯧꯒꯅꯤ ꯍꯥꯏꯌꯔ ꯏꯁꯇꯗꯤꯁ ꯑꯗꯨꯝ ꯇꯧꯒꯅꯤ ꯍꯥꯏꯕ ꯂꯩꯇꯦ ꯍꯥꯏꯅ ꯑꯩꯅ ꯍꯥꯏꯖꯔꯤꯕꯁꯦ ꯑꯗꯨꯅ ꯁꯥꯇ꯭ꯔ ꯑꯃ ꯑꯣꯏ ꯇꯥꯔ ꯃꯥꯒꯤ ꯐꯦꯃꯤꯂꯤꯁꯤꯡꯅ ꯁꯄꯣꯔꯠ ꯇꯧꯕ ꯍꯥꯏꯕꯁꯤꯁꯨ ꯌꯥꯝꯅ ꯃꯔꯨꯑꯣꯏꯀꯣ ꯐꯦꯃꯤꯂꯤꯁꯤꯡꯅ ꯁꯄꯣꯔꯠ ꯇꯧꯔꯛꯄꯩ ꯃꯇꯨꯡꯏꯟꯅ ꯃꯥꯅ ꯃꯈꯥ ꯇꯝꯊꯅꯤꯡꯉꯦ ꯇꯝꯊꯔꯤꯕ ꯉꯥꯛꯇꯅꯤ ꯑꯗꯨꯒ ꯃꯈꯥ ꯐꯅ ꯇꯝꯊꯅꯤꯡꯁꯨ ꯐꯦꯃꯤꯂꯤꯁꯤꯡꯅ ꯁꯄꯣꯔꯠ ꯇꯧꯗ꯭ꯔ ꯇꯧꯔꯛꯇꯕ ꯇꯥꯔꯒꯗꯤ ꯃꯥ ꯃꯈꯥ ꯇꯝꯊꯕꯁꯨ ꯉꯝꯗꯦꯕ ꯑꯗꯨꯅ ꯁꯥꯇ꯭ꯔꯁꯤꯡꯁꯤꯒꯤ ꯁꯥꯇ꯭ꯔ ꯁꯥꯇ꯭ꯔꯒꯤ ꯃꯥꯒꯤ ꯋꯥꯈꯜꯂꯣꯟ ꯃꯔꯨꯑꯣꯏ ꯃꯥꯒꯤ ꯂꯩꯔꯤꯕ ꯃꯥꯒꯤ ꯏꯟꯚꯥꯏꯔꯣꯟꯃꯦꯟ ꯃꯥꯒꯤ ꯐꯦꯃꯤꯂꯤ ꯀꯟꯗꯤꯁꯟꯗꯨꯒꯤ ꯃꯇꯨꯡꯏꯟꯅ ꯁꯥꯇ꯭ꯔꯅ ꯂꯥꯏꯔꯤꯛ ꯃꯈꯥ ꯇꯝꯊꯒꯦꯔꯥ ꯅꯠꯇ꯭ꯔꯒꯅ ꯇꯝꯊꯔꯣꯏ ꯇꯝꯊꯔꯣꯏ ꯍꯥꯏꯕꯁꯤ ꯃꯥꯒꯤ ꯂꯩꯔꯤꯕ ꯏꯟꯚꯥꯏꯔꯣꯟꯃꯦꯟꯗꯨꯅ ꯄꯨꯏ ꯍꯥꯏꯅ ꯍꯥꯏꯖꯅꯤꯡꯉꯤ